ꯑꯩꯅ ꯂꯥꯏ ꯌꯦꯛꯄꯁꯤꯡ ꯑꯗꯨ ꯍꯦꯟꯅ ꯐꯒꯠꯅꯕꯒꯤꯗꯃꯛꯇ ꯃꯇꯦꯡ ꯄꯥꯡꯕ ꯍꯥꯏꯔꯒꯗꯤ ꯑꯩꯅ ꯏꯟꯁꯇꯥꯗ ꯊꯦꯡꯅꯕ ꯑꯩ ꯑꯩꯒ ꯑꯩꯅ ꯌꯦꯛꯏꯕ ꯗ꯭ꯔꯣꯋꯤꯡ ꯁ꯭ꯇꯥꯏꯜꯗꯨꯒ ꯃꯥꯟꯅꯕ ꯊꯦꯡꯅꯕꯗ ꯑꯗꯨꯗꯒꯤ ꯀꯩꯅꯣ ꯂꯧꯋꯦ ꯑꯥꯏꯗꯤꯌꯥ ꯈꯔ ꯂꯧꯖꯩ ꯑꯗꯒꯤ ꯑꯗꯨꯅ ꯑꯩꯉꯣꯟꯗꯁꯨ ꯃꯇꯦꯡ ꯍꯦꯟꯅ ꯄꯥꯡꯕ ꯑꯣꯏ ꯑꯗꯨꯒ ꯏꯟꯁꯇꯥꯒ꯭ꯔꯥꯝ ꯅꯠꯇ꯭ꯔꯒꯅ ꯑꯩꯅ ꯑꯗꯨꯝ ꯄꯤꯟꯇ꯭ꯔꯦꯁꯀꯨꯝꯕꯗ ꯊꯤꯕ ꯈꯣꯠꯄ ꯇꯧꯔꯒ ꯑꯗꯨꯝ ꯑꯅꯧꯕ ꯀꯔꯤ ꯃꯈꯜ ꯂꯩ ꯀꯔꯤ ꯀꯔꯤ ꯇꯧꯕ ꯌꯥꯒꯦ ꯀꯔꯤ ꯀꯔꯤ ꯇꯝꯁꯤꯟꯕ ꯌꯥꯒꯦ ꯍꯥꯏꯕꯗꯨ ꯌꯦꯡꯁꯤꯜꯂꯒ ꯑꯗꯨꯝ ꯑꯅꯝꯕ ꯇꯝꯕ ꯉꯝꯅꯕ ꯍꯣꯠꯅꯩ ꯑꯗꯨꯗꯨꯒ ꯑꯩꯉꯣꯟꯗ ꯃꯇꯦꯡ ꯄꯥꯡꯕꯁꯨ ꯑꯣꯏ ꯑꯗꯨꯒ ꯑꯗꯨ ꯅꯠꯇ꯭ꯔꯒꯅ ꯑꯩꯅ ꯀꯔꯤꯒꯨꯝꯕ ꯀꯥꯏꯗꯅꯣꯃ ꯆꯠꯊꯣꯛꯄ ꯅꯠꯇ꯭ꯔꯒ ꯁꯨꯝ ꯇꯤꯕꯤꯒꯨꯝꯕ ꯌꯦꯡꯕ ꯃꯇꯝꯗ ꯑꯅꯧꯕ ꯍꯥꯏꯗꯤ ꯑꯩꯉꯣꯟꯗ ꯑꯥꯏꯗꯤꯌꯥ ꯑꯅꯧꯕ ꯃꯈꯜꯒꯤ ꯑꯥꯏꯗꯤꯌꯥ ꯄꯤꯕ ꯄꯣꯠ ꯌꯥꯎꯔꯒꯗꯤ ꯑꯗꯨꯒꯨꯝꯕꯗꯒꯤꯁꯨ ꯃꯇꯦꯡ ꯂꯧꯁꯜꯂꯒ ꯑꯩꯅ ꯑꯗꯨꯝ ꯑꯉꯝꯕ ꯑꯥꯏꯗ꯭ꯌꯥ ꯍꯥꯞꯆꯜꯂꯒ ꯌꯦꯛꯄ ꯈꯣꯠꯄ ꯌꯥꯎꯋꯦ